ꯏꯌꯥꯝꯕ ꯉꯁꯥꯏ ꯑꯌꯨꯛ ꯄꯨꯡ ꯅꯤꯄꯥꯜ ꯃꯈꯥꯏ ꯑꯗꯨꯋꯥꯏꯗ ꯂꯤꯛꯂꯥ ꯕꯦꯀꯥꯔꯤꯗꯒꯤ ꯆꯥꯅ ꯊꯛꯅꯕ ꯈꯔ ꯑꯣꯗꯔ ꯇꯧꯖꯈꯤꯕꯅꯤ ꯅꯨꯡꯊꯤꯟ ꯊꯤꯟꯕꯤꯔꯛꯑꯣꯅ ꯑꯗꯣ ꯏꯌꯥꯝꯕ ꯍꯣꯏ ꯄꯦꯛꯀꯤꯡꯕꯨꯗꯤ ꯇꯧꯁꯤꯜꯂꯝꯃꯅꯤ ꯑꯗꯣ ꯌꯥꯔꯒꯗꯤ ꯑꯩ ꯄꯦꯀꯤꯡ ꯀꯩꯅꯣ ꯑꯆꯥꯄꯣꯠꯇꯣ ꯀꯦꯟꯁꯦꯜ ꯇꯧꯍꯟꯅꯤꯡꯉꯕꯒꯤ ꯏꯌꯥꯝꯕꯈꯣꯏꯗ ꯑꯃꯨꯛꯀ ꯐꯣꯟ ꯇꯧꯔꯒ ꯍꯥꯏꯖꯔꯛꯄꯅꯤ ꯌꯥꯔꯒꯗꯤ ꯏꯌꯥꯝꯕ ꯑꯗꯨꯒꯤ ꯑꯆꯥꯄꯣꯠꯇꯣ ꯄꯦꯛꯀꯤꯡ ꯇꯧꯕꯨꯗꯤ ꯇꯧꯔꯝꯃꯅꯤ ꯑꯗꯨꯏꯁꯨ ꯀꯦꯟꯁꯦꯜ ꯇꯧꯕꯤꯔꯒꯦꯔꯥ ꯑꯩ ꯈꯔ ꯑꯌꯨꯛꯇꯣ ꯑꯩꯈꯣꯏ ꯏꯃꯥꯟꯅꯕꯃꯈꯩꯗꯣ ꯑꯆꯥꯄꯣꯠ ꯀꯔꯤꯁꯨ ꯈꯔ ꯆꯥꯁꯤꯜꯂꯦ ꯑꯗꯨꯗꯩ ꯅꯨꯡꯊꯤꯟ ꯏꯌꯥꯝꯕꯈꯣꯏꯅ ꯂꯥꯛꯇꯩ ꯃꯃꯥꯡꯗꯁꯨ ꯑꯩꯈꯣꯏ ꯆꯠꯊꯣꯛꯇꯧ ꯃꯥꯜꯂꯦ ꯌꯨꯝꯗꯁꯨ ꯀꯅꯥꯝ ꯂꯩꯗꯧ ꯃꯥꯟꯗ꯭ꯔꯦ ꯑꯗꯨꯅ ꯏꯌꯥꯝꯕꯈꯣꯏ ꯄꯦꯛꯀꯤꯡꯕꯨꯗꯤ ꯇꯧꯔꯕ ꯑꯗꯨ ꯏꯌꯥꯝꯕ ꯌꯥꯔꯒꯗꯤ ꯑꯗꯨꯝ ꯀꯦꯟꯁꯦꯜ ꯇꯧꯕ ꯌꯥꯗꯧꯔ ꯑꯩ ꯃꯊꯪꯗ ꯑꯃꯨꯛ ꯐꯖꯅ ꯑꯗꯨꯝ ꯁꯣꯏꯗꯅ ꯏꯌꯥꯝꯕꯈꯣꯏ ꯁꯤꯗꯒꯤ ꯑꯣꯔꯗꯔ ꯇꯧꯖꯔꯛꯀꯦ ꯉꯁꯤꯗꯣ ꯑꯗꯨꯝ ꯑꯩꯈꯣꯏ ꯑꯣꯔꯗꯔ ꯀꯦꯟꯁꯦꯜ ꯇꯧꯖꯔꯒꯦ ꯉꯁꯥꯏꯒꯤ ꯑꯩꯅ ꯑꯣꯔꯗꯔ ꯇꯧꯖꯈꯤꯕꯗꯣ